ꯕꯥꯏꯛ ꯊꯧꯕ ꯃꯇꯝꯗ ꯈ꯭ꯋꯥꯏꯗꯒꯤ ꯆꯦꯛꯁꯤꯟꯕ ꯍꯥꯏꯔꯒꯗꯤ ꯑꯉꯥꯡꯁꯤꯡꯅ ꯒꯥꯔꯤ ꯊꯧꯕ ꯃꯇꯝꯗ ꯑꯩꯅ ꯍꯥꯏ ꯒꯥꯔꯤ ꯊꯧꯕ ꯃꯇꯝꯗ ꯅꯥꯛ ꯌꯦꯠ ꯌꯦꯡꯉꯨ ꯌꯥꯝꯅ ꯌꯥꯡꯅ ꯊꯧꯒꯅꯨ ꯃꯤꯅ ꯍꯥꯜꯂꯕꯁꯨ ꯍꯥꯟꯖꯁꯅꯨ ꯇꯞꯅ ꯏꯪ ꯊꯧ ꯌꯧꯔꯒꯗꯤ ꯇꯞꯅ ꯊꯦꯡꯅ ꯌꯧꯔꯒꯁꯨ ꯁꯣꯏꯗ ꯉꯥꯝꯗ꯭ꯔꯒ ꯂꯣꯏꯔꯦ ꯍꯥꯏꯅ ꯑꯩꯅ ꯑꯉꯥꯡꯁꯤꯡꯗ ꯍꯥꯏꯖꯩ ꯌꯦꯠ ꯑꯣꯏ ꯌꯦꯡꯉ ꯌꯦꯡꯉ ꯊꯧ ꯍꯥꯏꯅ ꯑꯗꯨꯒ ꯑꯩꯅ ꯕꯥꯏꯛ ꯊꯧꯕ ꯃꯇꯝꯗ ꯑꯩꯅ ꯈ꯭ꯋꯥꯏꯗꯒꯤ ꯆꯦꯛꯁꯤꯟꯕ ꯍꯥꯏꯔꯒꯗꯤ ꯕꯥꯏꯛꯇꯨ ꯑꯩꯁꯨ ꯁꯥꯏꯗꯇꯣ ꯌꯦꯠ ꯑꯣꯏ ꯌꯦꯡꯉꯒ ꯊꯧꯏ ꯒꯥꯔꯤ ꯊꯧꯕ ꯃꯇꯝꯗ ꯌꯦꯠ ꯑꯣꯏ ꯌꯦꯡꯉꯒ ꯊꯧꯏ ꯒꯥꯔꯤ ꯊꯧꯕ ꯃꯇꯝꯗ ꯑꯗꯨꯒ ꯑꯩꯁꯨ ꯊꯨꯅꯗꯤ ꯊꯧꯗꯦ ꯇꯞꯅ ꯌꯥꯝ ꯇꯞꯄꯁꯨ ꯌꯥꯝ ꯆꯥꯡ ꯑꯃꯗ ꯌꯥꯝ ꯇꯞꯅ ꯊꯧꯖꯩ ꯌꯧꯅꯕ ꯑꯗꯨꯕꯨ ꯌꯦꯠ ꯑꯣꯏꯗꯤ ꯈꯔ ꯇꯣꯏꯅ ꯌꯦꯡꯖꯔꯒ ꯊꯧꯖꯩ